ꯑꯩꯅ ꯈ꯭ꯋꯥꯏꯗꯒꯤ ꯅꯤꯡꯁꯤꯡꯅꯤꯡꯉꯥꯏ ꯑꯣꯏꯒꯤꯕ ꯖꯔꯅꯤꯁꯦ ꯑꯩꯅ ꯇꯦꯛꯅꯧꯄꯜꯗ ꯑꯩꯒꯤ ꯑꯩꯒ ꯈꯪꯅꯕ ꯅꯨꯄꯥꯒ ꯆꯠꯃꯤꯟꯅꯕꯁꯤ ꯑꯩꯉꯣꯟꯗ ꯌꯥꯝꯅ ꯅꯨꯡꯉꯥꯏꯈꯤꯕ ꯌꯥꯝꯅ ꯅꯤꯡꯁꯤꯡꯕ ꯃꯦꯃꯣꯔꯦꯕꯜ ꯑꯣꯏꯕ ꯅꯨꯃꯤꯠ ꯑꯃ ꯑꯣꯏꯈꯤꯌꯦ ꯍꯥꯏꯕꯗꯤ ꯑꯩꯈꯣꯏ ꯑꯅꯤ ꯆꯠꯄꯁꯦ ꯂꯣꯡ ꯔꯥꯏꯠ ꯂꯣꯡ ꯔꯨꯠ ꯆꯠꯄꯁꯦ ꯒꯥꯔꯤ ꯃꯆꯥꯗꯁꯨ ꯆꯠꯄ ꯑꯗꯨꯒ ꯋꯥ ꯌꯥꯝꯅꯁꯨ ꯋꯥꯕ ꯌꯥꯝꯅꯁꯨ ꯅꯨꯡꯉꯥꯏꯕ ꯍꯥꯏꯕꯗꯨꯅꯤ ꯀꯥꯎꯉꯝꯂꯔꯣꯏꯗꯕ ꯅꯨꯃꯤꯠꯅꯤ ꯑꯗꯨꯒꯤꯁꯨ ꯃꯊꯛꯇ ꯑꯩꯈꯣꯏ ꯑꯅꯤ ꯑꯗꯨꯒꯤ ꯃꯐꯝꯗꯣ ꯑꯃꯨꯛꯇꯁꯨ ꯆꯠꯄ ꯃꯐꯝ ꯅꯠꯇꯦ ꯑꯍꯥꯟꯕꯅꯤ ꯄꯨꯟꯁꯤꯒꯤꯁꯨ ꯑꯍꯥꯟꯕ ꯆꯠꯂꯨꯕꯅꯤ ꯃꯊꯪꯗ ꯑꯃꯨꯛꯀꯁꯨ ꯆꯠꯀꯦꯗꯤ ꯈꯜꯂꯤ ꯑꯗꯨꯕꯨ ꯅꯨꯃꯤꯠꯇꯨꯗ ꯆꯠꯈꯤꯕ ꯆꯤꯟ ꯅꯨꯃꯤꯠꯇꯨꯗ ꯐꯪꯈꯤꯕ ꯅꯨꯡꯉꯥꯏꯕ ꯑꯗꯨꯗꯤ ꯑꯃꯨꯛ ꯑꯅꯤꯔꯛꯁꯨꯕ ꯈꯣꯡꯆꯠꯇꯨꯗꯗꯤ ꯑꯗꯨꯗꯩ ꯍꯦꯟꯅ ꯐꯪꯕ ꯅꯇ꯭ꯔꯒ ꯐꯪꯈꯤꯗꯕꯁꯨ ꯌꯥꯏ ꯑꯗꯨ ꯍꯥꯏꯔꯤꯕ ꯅꯨꯃꯤꯠ ꯑꯁꯤꯗꯤ ꯌꯥꯝꯅ ꯀꯥꯎꯉꯝꯗ꯭ꯔꯕ ꯅꯨꯃꯤꯠ ꯑꯃꯅꯤ